ꯍꯜꯂꯣ ꯇꯥꯔꯦ ꯇꯥꯔꯦ ꯍꯣꯏ ꯍꯣꯏ ꯍꯥꯏꯕꯤꯔꯛꯑꯣ ꯑꯍꯣꯏ ꯃꯥꯅꯦ ꯍꯥꯏꯕꯤꯌꯣ

ꯍꯣꯏ ꯑꯣ ꯑꯣ ꯑꯗꯨꯗꯤ ꯑꯩꯈꯣꯏ ꯁꯨꯡꯁꯣꯏ ꯁꯣꯏꯗꯅ ꯑꯩꯈꯣꯏ ꯁꯔꯨꯛ ꯌꯥꯒꯗꯧꯕ ꯑꯣꯏꯕ꯭ꯔꯥ ꯌꯥꯎꯗꯕ ꯌꯥꯗꯕ ꯅꯠꯇꯕ ꯍꯣꯏ ꯍꯣꯏ

ꯍꯣꯏ ꯍꯣꯏ ꯍꯣꯏ ꯍꯣꯏ ꯎꯝ ꯎꯝ ꯍꯣꯏ ꯍꯣꯏ ꯅꯨꯡꯉꯥꯏꯖꯔꯦ ꯅꯨꯡꯉꯥꯏꯖꯔꯦ ꯑꯩꯈꯣꯏ ꯁꯨꯡꯁꯣꯏ ꯁꯣꯏꯗꯅ ꯂꯥꯛꯅꯕ ꯍꯣꯠꯅꯖꯔꯒꯦ ꯑꯉꯥꯡꯒꯤ ꯍꯧꯖꯤꯛ ꯂꯩꯔꯤꯕꯁꯦ ꯉꯁꯥꯏꯒꯤ ꯁ꯭ꯀꯨꯜꯁꯦ ꯍꯥꯏꯅꯤꯡꯕꯕꯨꯗꯤ ꯀꯩꯁꯨ ꯌꯥꯝꯅ ꯁ꯭ꯀꯨꯜꯗ ꯐꯅ ꯍꯣꯠꯅꯕꯤꯔꯤꯀꯣ ꯍꯣꯠꯅꯕꯗꯣ ꯑꯉꯥꯡꯒꯤ ꯍꯧꯖꯤꯛꯀꯤ ꯚꯦꯟꯒꯨꯝꯕ ꯆꯠꯄ ꯈꯣꯠꯄꯒꯤ ꯃꯇꯥꯥꯡꯁꯤꯗ ꯑꯉꯥꯡꯁꯦ ꯉꯁꯥꯏꯒꯤ ꯚꯦꯟꯗ ꯅꯝꯕꯗꯧꯅ ꯑꯉꯥꯡ ꯄꯨꯕꯒꯤꯁꯤꯗ ꯁ꯭ꯀꯨꯜꯒꯤ ꯑꯣꯊꯣꯔꯤꯇꯤꯅ ꯑꯩꯈꯣꯏ ꯌꯦꯡꯁꯤꯟꯕꯒꯨꯝꯕ ꯂꯩꯕꯤꯕ꯭ꯔꯥ ꯍꯥꯏꯐꯦꯠ ꯍꯪꯖꯅꯤꯡꯕꯅꯤ ꯑꯗꯒꯤꯗꯤ ꯉꯁꯥꯏꯒꯤ ꯑꯩꯈꯣꯏꯒꯤ ꯃꯥꯒꯤ ꯕꯣꯏ ꯀꯣꯂꯣꯝꯒꯨꯝꯕꯁꯦ ꯂꯧꯍꯧꯔꯥ ꯃꯥꯡꯍꯧꯔ ꯀꯥꯟꯗ ꯃꯣꯏ ꯃꯁꯦꯟ ꯍꯦꯛꯇ ꯃꯥꯡꯅꯕꯒꯨꯝꯕ ꯇꯧꯕꯀꯣ ꯈꯪꯗꯦ ꯂꯩꯕꯗ ꯄꯨ ꯊꯥꯡ ꯉꯝꯗꯕ ꯑꯃ ꯂꯩꯔꯦ ꯂꯩꯕꯁꯤꯗ ꯑꯗꯨꯅ ꯑꯗꯨꯝꯕ ꯖꯥꯒꯥꯁꯤ ꯀꯔꯤ ꯀꯔꯤ ꯂꯩꯒꯦ ꯑꯗꯨꯁꯨ ꯈꯪꯖꯅꯤꯡꯕ ꯑꯣꯖꯥꯅꯒ ꯂꯧꯁꯟꯕꯤꯕ꯭ꯔꯥꯅ ꯁꯨꯝ ꯍꯪꯕꯅꯤ ꯍꯣꯏ ꯍꯣꯏ ꯍꯣꯏ ꯑꯣꯖꯥ

ꯑꯣ ꯄꯨꯟꯅ ꯌꯥꯎꯅꯦꯕꯀꯣ ꯍꯣꯏ ꯍꯣꯏ ꯍꯣꯏ ꯍꯣꯏ ꯍꯣꯏ ꯌꯥꯝ ꯅꯨꯡꯉꯥꯏꯖꯔꯦ ꯑꯣꯖꯥ ꯑꯗꯨꯗꯤ ꯍꯣꯏ ꯐꯔꯦ ꯐꯔꯦ